ꯑꯩꯍꯥꯛꯅ ꯑꯩꯒꯤ ꯏꯪꯈꯣꯜꯗ ꯑꯩꯍꯥꯛꯅ ꯑꯩꯒꯤ ꯏꯪꯈꯣꯜꯗ ꯊꯥꯔꯤꯁꯦ ꯍꯥꯏꯗꯤ ꯄꯥꯝꯕꯤꯁꯦ ꯑꯗꯨꯝ ꯃꯈꯜ ꯃꯈꯥꯒꯤ ꯄꯥꯝꯕꯤꯁꯤꯡ ꯑꯗꯨꯝ ꯊꯥꯏꯀꯣ ꯑꯅꯝꯕꯅ ꯑꯩꯅ ꯊꯔꯤꯁꯦ ꯃꯔꯤ ꯆꯠꯄ ꯄꯥꯝꯕꯤꯁꯤꯡ ꯑꯅꯝꯕꯅ ꯊꯥꯏ ꯀꯔꯤꯒꯤꯅꯣ ꯍꯥꯏꯕ ꯃꯇꯝꯗ ꯑꯩꯈꯣꯏꯒꯤ ꯏꯪꯒꯣꯜ ꯄꯤꯛꯄꯅ ꯃꯔꯝ ꯑꯣꯏꯔꯒꯀꯣ ꯃꯔꯤ ꯆꯠꯄ ꯄꯥꯝꯕꯤꯁꯤꯗꯤ ꯑꯩꯈꯣꯏꯅ ꯄꯥꯝꯕꯤ ꯑꯃ ꯑꯅꯤ ꯊꯥꯕꯁꯤꯅ ꯍꯥꯏꯗꯤ ꯎ ꯑꯃꯗ ꯑꯗꯨꯝ ꯃꯊꯛꯇ ꯑꯗꯨꯝ ꯃꯥꯒꯤ ꯃꯔꯤꯗꯣ ꯑꯗꯨꯝ ꯌꯦꯠꯂ ꯌꯦꯂꯥꯒ ꯀꯔꯒ ꯑꯗꯨꯝ ꯆꯥꯈꯤꯕꯅꯤꯗꯅ ꯑꯗꯨꯒ ꯃꯈꯥꯗꯣ ꯍꯥꯡꯍꯧꯕꯅꯤꯅ ꯃꯔꯤ ꯆꯠꯇꯕ ꯑꯩꯈꯣꯏꯒꯤ ꯀꯣꯕꯤꯒꯨꯝꯕ ꯍꯪꯒꯥꯝꯒꯨꯝꯕ ꯑꯩꯈꯣꯏꯒꯤ ꯁꯝꯅ ꯍꯥꯏꯔꯕꯗ ꯐꯗꯤꯒꯣꯝꯒꯨꯝꯕ ꯑꯗꯨꯝ ꯃꯥꯒꯤ ꯃꯔꯨꯝꯗꯨꯗ ꯑꯩꯈꯣꯏꯅ ꯑꯗꯨꯝ ꯍꯨꯟꯖꯤꯜꯂꯒ ꯑꯗꯨꯝ ꯊꯥꯕ ꯌꯥꯏꯌꯦꯕ ꯑꯗꯨꯒ ꯃꯔꯤ ꯆꯠꯄ ꯄꯥꯝꯕꯤꯁꯤꯡ ꯑꯁꯦ ꯑꯩꯈꯣꯏꯒꯤ ꯁꯦꯕꯁꯨ ꯀꯥꯍꯦꯟꯅ ꯆꯪꯗꯕ ꯍꯥꯏꯇꯔꯦꯀꯣ ꯃꯅꯥ ꯃꯇꯣꯟ ꯆꯣꯡꯂꯛꯄ ꯃꯔꯤꯗꯣ ꯃꯄꯨꯝ ꯐꯥꯅ ꯀꯥꯗ꯭ꯔꯤ ꯐꯥꯎꯕ ꯑꯩꯈꯣꯏꯅ ꯏꯁꯤꯡ ꯑꯗꯨꯃꯥꯏꯅ ꯈꯔ ꯆꯥꯏꯔꯒꯁꯨ ꯑꯗꯨꯝ ꯃꯔꯤ ꯆꯠꯄ ꯆꯠꯈ꯭ꯔꯀꯟꯗ ꯃꯥꯒꯤ ꯃꯄꯥꯟ ꯊꯨꯅ ꯁꯥꯏ ꯑꯗꯨꯒ ꯅꯍꯩ ꯊꯨꯅ ꯑꯗꯨꯝ ꯌꯥꯟꯒꯜꯂꯦꯕ ꯃꯁꯤꯒꯤꯗꯃꯛꯇ ꯑꯅꯝꯕꯅ ꯄꯥꯝꯕꯤꯁꯤꯗ ꯑꯩꯈꯣꯏꯅ ꯊꯥꯕ ꯃꯇꯝꯗ ꯃꯔꯤ ꯆꯠꯄꯤ ꯄꯥꯝꯕꯤꯁꯤꯅ ꯍꯦꯟꯅ ꯊꯥꯏ